ꯑꯩ ꯃꯅꯤꯄꯨꯔꯗꯒꯤꯅ ꯅꯥꯒꯥꯂꯦꯟ ꯐꯥꯎꯕ ꯏꯁꯥꯅ ꯕꯥꯏꯛꯅ ꯆꯠꯆꯔꯨꯔꯦ ꯃꯁꯤ ꯑꯩꯅ ꯆꯠꯂꯨꯕꯒꯤ ꯃꯔꯝꯗꯤ ꯏꯁꯥꯅ ꯂꯣꯡ ꯂꯣꯡ ꯗ꯭ꯔꯥꯏꯕ ꯑꯁꯤ ꯄꯥꯝꯕꯒꯤꯗꯃꯛ ꯑꯩ ꯏꯃꯥꯟꯅꯕ ꯑꯃꯒ ꯑꯩꯒꯅ ꯃꯅꯤꯄꯨꯔ ꯇꯨ ꯅꯥꯒꯥꯅꯦꯟ ꯑꯁꯤ ꯕꯥꯏꯛꯅ ꯆꯠꯂꯨꯕꯅꯤ ꯑꯗꯨꯕꯨ ꯑꯩ ꯃꯈꯥ ꯇꯥꯅ ꯕꯥꯏꯛꯅ ꯏꯟꯗꯤꯌꯥꯒꯤ ꯅꯣꯔꯠꯇꯒꯤꯅ ꯁꯥꯎꯠ ꯐꯥꯎ ꯅꯠꯇ꯭ꯔꯒ ꯅꯣꯔꯠ ꯏꯁꯠꯇꯒꯤꯅ ꯅꯣꯔꯠ ꯏꯟꯗꯤꯌꯥ ꯐꯥꯎꯕꯒꯤ ꯏꯃꯥꯟꯅꯕ ꯁꯤꯡꯒ ꯇꯧꯔꯒ ꯆꯠꯄꯒꯤ ꯑꯄꯥꯝꯕꯗꯤ ꯂꯩꯖꯩ ꯃꯁꯤ ꯆꯠꯄꯁꯤ ꯃꯔꯨ ꯑꯣꯏꯅ ꯑꯩ ꯇꯣꯉꯥꯟꯕ ꯏ꯭ꯁꯂꯣꯒꯥꯟ ꯑꯃꯒ ꯂꯣꯏꯅꯅ ꯆꯠꯄꯗꯤ ꯄꯥꯝꯃꯤ